ꯑꯩꯅ ꯑꯌꯨꯛ ꯉꯟꯅ ꯍꯧꯒꯠꯇꯨꯅ ꯂꯝꯖꯦꯟ ꯆꯦꯟꯗ꯭ꯔꯤꯉꯩ ꯃꯃꯥꯡ ꯆꯈꯥꯎꯗ ꯃꯄꯪ ꯑꯣꯏꯕ ꯌꯥꯕ ꯌꯦꯔꯨꯝ ꯌꯦꯔꯨꯝ ꯗꯕꯂꯣꯇꯤ ꯑꯗꯨꯅ ꯃꯄꯪ ꯑꯣꯏꯕ ꯌꯥꯕ ꯑꯗꯨꯒꯨꯝꯕꯅꯆꯤꯡꯕ ꯈꯔ ꯆꯥꯁꯤꯜꯂꯤ ꯑꯗꯨꯒ ꯑꯩꯅ ꯂꯝꯖꯦꯟ ꯋꯥꯝꯃꯤꯡ ꯑꯞ ꯑꯣꯏꯅ ꯔꯥꯎꯟ ꯀꯤꯂꯣꯃꯤꯇꯔ ꯋꯥꯟ ꯄꯣꯏꯟ ꯐꯥꯏꯕꯀꯤ ꯆꯥꯡꯗ ꯔꯥꯎꯟ ꯑꯃ ꯆꯦꯟꯊꯣꯛ ꯂꯣꯏꯔꯕ ꯃꯇꯨꯡ ꯑꯩꯅ ꯏꯁ꯭ꯇꯔꯦꯆꯤꯡ ꯇꯧꯏ ꯆꯣꯡꯕ ꯖꯝꯄꯤꯡ ꯖꯦꯛ ꯆꯣꯡꯕ ꯑꯗꯨꯗꯒꯤ ꯂꯦꯒ ꯔꯥꯏꯁ ꯇꯧꯕ ꯑꯗꯨꯝꯕꯅꯆꯤꯡꯕ ꯁ꯭ꯇꯔꯦꯆꯤꯡ ꯈꯔ ꯇꯧꯏ ꯑꯗꯨꯒ ꯁ꯭ꯇꯔꯦꯆꯤꯡꯗꯨ ꯂꯣꯏꯔꯕ ꯃꯇꯨꯡ ꯑꯩꯒꯤ ꯅꯣꯡꯃꯒꯤ ꯗꯦꯂꯤ ꯁꯦꯗꯨꯜ ꯈꯥꯏꯗꯣꯛꯇꯨꯅ ꯉꯁꯤꯗꯤ ꯐꯥꯏꯕ ꯀꯤꯂꯣꯃꯤꯇꯔ ꯍꯌꯦꯡꯅ ꯍꯤꯜ ꯀ꯭ꯂꯥꯏꯝ ꯑꯗꯨꯝꯃꯥꯏꯅ ꯈꯥꯏꯗꯣꯛꯇꯨꯅ ꯑꯩꯅ ꯅꯨꯃꯤꯠꯇꯨꯒꯤ ꯑꯣꯏꯅ ꯐꯥꯏꯕ ꯀꯤꯂꯣꯃꯤꯇꯔ ꯑꯗꯨꯃꯥꯏꯅ ꯆꯦꯜꯂꯨꯔꯕ ꯃꯇꯨꯡ ꯐꯥꯏꯕ ꯀꯤꯂꯣꯃꯤꯇꯔꯒꯤ ꯔꯥꯎꯟ ꯂꯣꯏꯔꯕ ꯃꯇꯨꯡꯗ ꯑꯃꯨꯛꯁꯨ ꯑꯩꯒꯤ ꯃꯁꯜ ꯃꯈꯩꯗꯣ ꯐꯥꯖꯤꯟꯗꯅꯕ ꯁ꯭ꯇꯔꯦꯆꯤꯡ ꯑꯃꯨꯛ ꯇꯧꯒꯅꯤ ꯑꯗꯨ ꯁ꯭ꯇꯔꯦꯆꯤꯡ ꯇꯧꯕ ꯃꯈꯩꯁꯤꯅ ꯀꯩ ꯀꯥꯟꯅꯒꯦ ꯍꯥꯏꯔꯗꯤ ꯑꯩꯅ ꯍꯌꯦꯡ ꯉꯁꯤꯁꯤ ꯆꯦꯜꯂꯨꯔꯒ ꯁ꯭ꯇꯔꯦꯆꯤꯡ ꯇꯧꯗꯅ ꯂꯩꯁꯤꯟꯈꯤꯕ ꯇꯥꯔꯒꯗꯤ ꯑꯩꯒꯤ ꯃꯁꯜ ꯃꯈꯩꯗꯣ ꯍꯌꯦꯡ ꯑꯃꯨꯛ ꯌꯥꯝꯅ ꯄꯦꯟ ꯑꯣꯏꯒꯅꯤ ꯃꯁꯜ ꯌꯥꯝ ꯐꯥꯖꯤꯟꯒꯅꯤ ꯑꯗꯨꯅ ꯍꯌꯦꯡ ꯉꯁꯤ ꯆꯦꯜꯂꯨꯔꯒ ꯂꯣꯏꯔꯕ ꯃꯇꯨꯡ ꯑꯩꯅ ꯐꯝꯖꯤꯜꯂ ꯂꯩꯕ ꯌꯥꯗꯦ ꯆꯦꯜꯂꯨꯔ ꯍꯜꯂꯛꯑꯒ ꯑꯩꯁꯦ ꯆꯣꯡꯕ ꯐꯟꯕ ꯁꯥꯟꯅꯒꯅꯤ ꯑꯗꯨꯒ ꯑꯩꯒꯤ ꯁꯌꯦꯡ ꯇꯥꯡ ꯃꯁꯜ ꯂꯩꯔꯤꯕ ꯃꯈꯩꯁꯦ ꯑꯩꯅ ꯂꯩꯊꯣꯛ ꯂꯩꯁꯤꯟ ꯁꯥꯟꯅꯗꯨꯅ ꯆꯤꯡꯊꯣꯛ ꯆꯤꯡꯁꯤꯟ ꯁꯥꯟꯅꯗꯨꯅ ꯑꯩꯒꯤ ꯄꯥꯡꯒꯟ ꯑꯣꯏꯗꯧꯔꯤꯕꯅꯤ ꯍꯌꯦꯡꯗꯤ ꯑꯗꯨꯒꯤ ꯃꯈꯩꯗꯣ ꯑꯩꯅ ꯆꯦꯟꯍꯜꯂ ꯁꯥꯟꯅꯔ ꯂꯣꯏꯔꯒ ꯑꯩ ꯅꯨꯃꯤꯠꯇꯨꯒꯤ ꯔꯨꯇꯤꯟ ꯂꯣꯏꯁꯤꯟꯗꯧꯔꯤꯕꯅꯤ ꯑꯗꯨꯒ ꯅꯣꯡꯉꯥꯟꯕꯗ ꯑꯩꯒꯤ ꯑꯗꯨꯝ ꯅꯣꯡꯉꯥꯟꯕꯒꯤ ꯁꯦꯗꯨꯜ ꯈꯥꯏꯗꯣꯛꯑꯒ ꯑꯩꯒꯤ ꯇ꯭ꯔꯦꯅꯤꯡ ꯃꯈꯥ ꯇꯥꯅ ꯆꯠꯊꯗꯧꯔꯤꯕꯅꯤ